ꯑꯩ ꯍꯥꯟꯅ ꯁꯤꯒꯤ ꯔꯦꯁꯇꯨꯔꯦꯟꯁꯤꯗ ꯑꯆꯥꯄꯣꯠ ꯑꯣꯔꯗꯔ ꯇꯧꯖꯕ ꯇꯧꯕ ꯅꯨꯄꯥꯗꯨꯅꯤ ꯍꯧꯖꯤꯛꯁꯨ ꯑꯣꯔꯗꯔ ꯑꯝꯨꯛ ꯇꯧꯖꯒꯦ ꯑꯗꯨꯒ ꯈꯔ ꯊꯨꯅ ꯌꯧꯍꯟꯕꯤꯔꯛꯎ ꯐ꯭ꯔꯥꯏ ꯔꯥꯏꯁ ꯑꯗꯒꯤ ꯆꯧ ꯑꯗꯒꯤ ꯃꯣꯃꯣ ꯆꯤꯛꯀꯟ ꯈꯔ ꯑꯗꯨꯝ ꯄꯨꯕꯤꯔꯛꯑꯣ ꯈꯔ ꯊꯨꯅ ꯑꯗꯒꯤ ꯄꯨꯔꯛꯄꯗ ꯃꯅꯝ ꯅꯝꯕ ꯑꯗꯒꯤ ꯑꯗꯨꯒꯨꯝꯕꯗꯣ ꯌꯥꯎꯍꯟꯕꯤꯔꯛꯀꯅꯨ ꯈꯔ ꯊꯨꯅ ꯌꯧꯍꯟꯕꯤꯔꯛꯑꯣ ꯏꯃꯥꯟꯅꯕ ꯈꯔ ꯄꯨꯟꯒꯗꯧꯕ ꯑꯗꯨꯒ ꯑꯗꯨꯒꯤ